ꯑꯩꯅ ꯇꯝꯖꯔꯤꯕ ꯃꯥꯔꯁꯦꯜ ꯑꯥꯔꯠꯀꯤ ꯃꯃꯤꯡꯗꯤ ꯑꯩꯈꯣꯏꯒꯤ ꯂꯝꯗꯝ ꯑꯁꯤꯗ ꯂꯩꯔꯤꯕ ꯑꯃꯗꯤ ꯂꯝꯗꯝ ꯑꯁꯤꯒꯤ ꯑꯣꯏꯕ ꯊꯥꯏꯅ ꯅꯤꯡꯊꯧ ꯄꯥꯜꯂꯤꯉꯩ ꯃꯇꯝꯗꯒꯤ ꯂꯩꯔꯛꯂꯕ ꯏꯔꯝꯗꯝ ꯉꯥꯛꯄꯗ ꯁꯤꯖꯤꯟꯅꯕ

ꯇ꯭ꯔꯤꯛ ꯑꯃ ꯑꯩꯈꯣꯏꯅ ꯄꯨꯛꯇ ꯃꯥꯏꯔꯦꯟ ꯅꯠꯇ꯭ꯔꯒ ꯈꯣꯡꯗ꯭ꯔꯨꯝ ꯀꯛꯄ ꯌꯥꯕ ꯄꯣꯠ ꯊꯝꯗꯨꯅ ꯍꯤꯞꯂꯒ ꯄꯨꯛꯊꯛꯇ ꯊꯥꯡꯅ ꯄꯣꯠ ꯑꯗꯨꯕꯨ ꯀꯛꯄ ꯍꯥꯏꯔꯤꯕ ꯇ꯭ꯔꯤꯛ ꯑꯁꯤ ꯑꯣꯖꯥꯅ ꯐꯖꯅ ꯇꯥꯛꯄꯤꯈꯤ ꯑꯗꯨꯕꯨ ꯑꯩꯅ ꯇꯧꯕ ꯃꯇꯝꯗ ꯌꯥꯝꯅ ꯀꯤꯖꯈꯤ ꯃꯔꯝꯗꯤ ꯑꯁꯦꯡꯕ ꯊꯥꯡꯅ ꯄꯨꯛꯇ ꯌꯥꯝ ꯌꯥꯟꯕ ꯍꯥꯏꯕꯁꯤ ꯁꯤꯕ ꯌꯥꯕ ꯃꯑꯣꯡ ꯑꯃꯅꯤ ꯑꯗꯨꯅ ꯃꯔꯝ ꯑꯣꯏꯔꯒ ꯑꯩꯅ ꯌꯥꯝꯅ ꯀꯤꯖꯈꯤ ꯑꯩꯅ ꯑꯗꯨ ꯇ꯭ꯔꯤꯛ ꯇꯝꯕ ꯃꯇꯝꯗ ꯑꯩꯒꯤ ꯄꯨꯛꯇ ꯊꯥꯡꯅ ꯁꯣꯛꯈꯤꯕ ꯌꯥꯎꯋꯤ ꯑꯣꯖꯥꯅ ꯐꯖꯅ ꯃꯗꯨꯒꯤ ꯆꯥꯡ ꯄꯨꯕ ꯉꯝꯅꯕ ꯑꯩꯒꯤ ꯈꯨꯠ ꯄꯥꯏꯗꯨꯅ ꯍꯟꯖꯤꯟ ꯍꯟꯖꯤꯟ ꯇꯥꯛꯄꯤꯈꯤ

ꯍꯥꯏꯔꯤꯕ ꯃꯇꯦꯛ ꯍꯥꯏꯕꯗꯤ ꯍꯥꯏꯔꯤꯕ ꯑꯦꯔꯤꯌꯥ ꯑꯁꯤꯗ ꯊꯥꯡ ꯇꯥꯒꯤ ꯑꯦꯔꯤꯌꯥ ꯑꯁꯤꯗ ꯑꯩꯅ ꯃꯇꯝ ꯌꯥꯝꯅ ꯆꯪꯈꯤ ꯑꯃꯗꯤ ꯏꯊꯥ ꯊꯥꯖꯔꯨꯗꯕ ꯇꯟꯖꯥ ꯏꯊꯥ ꯊꯥꯖꯔꯨꯗꯕ ꯇꯟꯖꯥ ꯑꯔꯨꯕ ꯍꯥꯏꯕꯗꯣ ꯃꯐꯝꯁꯤꯗ ꯑꯣꯏꯈꯤ